ꯐꯣꯔꯇꯤꯟ ꯖꯅꯨꯋꯥꯔꯤꯅ ꯑꯩꯒꯤ ꯏꯄꯣꯛ ꯅꯨꯃꯤꯠꯅꯤ ꯐꯣꯔꯇꯤꯟ ꯖꯨꯟꯅ ꯑꯩꯒꯤ ꯅꯨꯄꯤꯒꯤ ꯏꯄꯣꯛ ꯅꯨꯃꯤꯠꯅꯤ ꯐꯔꯁ ꯖꯅꯨꯋꯥꯔꯤꯅ ꯅ꯭ꯌꯨ ꯌꯥꯔ ꯑꯃꯗꯤ ꯇ꯭ꯋꯦꯟꯇꯤ ꯐꯥꯏꯕ ꯗꯤꯁꯦꯝꯕꯔꯅ ꯈ꯭ꯔꯤꯁꯃꯥꯁ ꯗꯦ ꯑꯗꯨꯒ ꯈ꯭ꯋꯥꯏꯗꯒꯤ ꯃꯔꯨ ꯑꯣꯏꯅ ꯑꯥꯏꯇꯤꯟ ꯅꯕꯦꯝꯕꯔꯅ ꯑꯩꯒꯤ ꯅꯨꯄꯤꯒ ꯑꯩꯒ ꯑꯍꯥꯟꯕ ꯊꯦꯡꯅꯈꯤꯕ ꯅꯨꯃꯤꯠꯅꯤ